ꯕꯤꯗ꯭ꯌꯣ ꯒꯦꯝꯁꯤꯡꯒꯤ ꯃꯔꯝꯗ ꯍꯣꯏ ꯈꯔ ꯈꯡꯉꯦ ꯑꯩꯅ ꯁꯥꯅꯈꯤꯕ ꯕꯤꯗ꯭ꯌꯣ ꯒꯦꯝ ꯍꯥꯏꯔꯒꯗꯤ ꯃꯣꯕꯥꯏꯜ ꯂꯤꯖꯦꯟ ꯑꯗꯨꯗꯒꯤ ꯕꯤ ꯖꯤ ꯑꯦꯝ ꯑꯥꯏ ꯀꯣꯜ ꯑꯣꯞ ꯗ꯭ꯌꯨꯇꯤ ꯌꯥꯝꯃꯦ ꯍꯥꯏꯗꯤ ꯄ꯭ꯂꯦ ꯁ꯭ꯇꯣꯔꯗ ꯂꯩꯔꯤꯕ ꯇꯪꯈꯥꯏ ꯑꯃꯗꯤ ꯁꯥꯅꯔꯝꯃꯅꯤ ꯍꯥꯏ ꯇꯥꯔꯦ ꯑꯩ ꯀꯩꯅꯣꯁꯦ ꯒꯦꯝꯁꯤꯡꯁꯦ ꯑꯩꯅ ꯈ꯭ꯋꯥꯏꯗꯒꯤ ꯄꯥꯝꯅ ꯁꯥꯟꯅꯕ ꯒꯦꯝ ꯍꯥꯏꯔꯒꯗꯤ ꯕꯤ ꯖꯤ ꯑꯦꯝ ꯑꯥꯏꯅꯦ ꯑꯗꯨꯒ ꯃꯣꯕꯥꯏꯜ ꯂꯤꯖꯦꯟꯒꯁꯤꯅꯦ ꯃꯣꯕꯥꯏꯜ ꯂꯤꯖꯦꯟꯒꯤꯁꯦ ꯑꯩꯅ ꯁꯥꯟꯅꯈ꯭ꯔꯤꯁꯦ ꯇꯨ ꯊꯥꯎꯖꯟ ꯐꯤꯐꯇꯤꯟꯗꯒꯤ ꯍꯧꯔꯒ ꯁꯥꯟꯅꯈꯤꯌꯦ ꯌꯥꯝꯅ ꯀꯝꯄꯤꯇꯤꯇꯤꯞ ꯑꯣꯏꯕ ꯒꯦꯝꯅꯦ ꯍꯥꯏ ꯇꯥꯔꯦ ꯀꯝꯄꯤꯇꯤꯞ ꯑꯣꯏꯕꯇ ꯅꯠꯇꯅ ꯑꯩꯒꯤ ꯏꯃꯥꯟꯅꯕꯁꯤꯡꯒ ꯍꯧꯔꯒ ꯁꯥꯟꯅꯕꯗꯣ ꯌꯥꯝ ꯅꯨꯉꯥꯏ ꯑꯗꯩ ꯔꯦꯡ ꯏꯟꯕ ꯑꯗꯨꯗꯒꯤ ꯍꯦ ꯍꯤꯔꯣ ꯇꯣꯞ ꯇꯥꯟꯅꯕꯒꯨꯝꯕ ꯑꯗꯨꯝꯕꯗꯣ ꯌꯥꯝꯅ ꯅꯨꯉꯥꯏ ꯕꯤ ꯖꯤ ꯑꯦꯝ ꯑꯥꯏꯒꯤꯁꯨ ꯌꯥꯝꯅ ꯅꯨꯉꯥꯏꯌꯦ ꯕꯤ ꯖꯤ ꯑꯦꯝ ꯑꯥꯏꯒꯤꯁꯨ ꯏꯃꯥꯟꯅꯕ ꯄꯨꯟꯕ ꯑꯗꯨꯗꯒꯤ ꯔꯦꯡ ꯏꯟꯕ ꯑꯗꯨꯝꯕ ꯌꯥꯝꯅ ꯇꯧꯋꯦ ꯑꯗꯨꯗꯒꯤ ꯀꯝꯄꯤꯇꯤꯇꯤꯞꯁꯨ ꯌꯥꯝꯅ ꯁꯥꯟꯅꯔꯛꯑꯦ ꯒꯦꯝꯁꯦ